ꯗꯦꯠ ꯋꯥꯟ ꯖꯅꯋꯥꯔꯤ ꯇꯨ ꯊꯥꯎꯖꯟ ꯋꯥꯟ ꯗꯦꯠ ꯇꯨ ꯐꯦꯕ꯭ꯋꯥꯔꯤ ꯇꯨ ꯊꯥꯎꯖꯟ ꯇꯨ ꯗꯦꯠ ꯊ꯭ꯔꯤ ꯃꯦ ꯇꯨ ꯊꯥꯎꯖꯟ ꯊ꯭ꯔꯤ ꯗꯦꯠ ꯐꯥꯏꯚ ꯃꯥꯔꯁ ꯇꯨ ꯊꯥꯎꯖꯟ ꯐꯣꯔ ꯗꯦꯠ ꯁꯤꯛꯁ ꯖꯨꯟ ꯇꯨ ꯊꯥꯎꯖꯟ ꯁꯚꯦꯟ